ꯑꯩꯒꯤ ꯄꯨꯟꯁꯤꯗ ꯅꯨꯡꯉꯥꯏ ꯌꯥꯏꯐꯕꯒꯤ ꯊꯧꯗꯣꯛ ꯑꯃꯅ ꯀꯔꯝꯅ ꯍꯧꯗꯣꯛꯈꯤꯕꯒꯦ ꯍꯥꯏꯔꯒꯗꯤ ꯑꯩꯈꯣꯏꯒꯤ ꯈꯨꯡꯒꯪꯗ ꯁꯦꯜꯐ ꯍꯦꯜꯞ ꯒ꯭ꯔꯨꯞꯁꯤꯅ ꯑꯩꯒꯤ ꯄꯨꯟꯁꯤꯗ ꯈ꯭ꯋꯥꯏꯗꯒꯤ ꯅꯨꯡꯉꯥꯏꯕ ꯊꯧꯗꯣꯛ ꯑꯃ ꯑꯣꯏꯈꯤ ꯁꯦꯜꯐ ꯍꯦꯜꯞ ꯒ꯭ꯔꯨꯞꯀꯤ ꯃꯇꯥꯡꯗ ꯍꯥꯏꯖꯔꯒꯗꯤ ꯑꯩꯈꯣꯏꯅ ꯅꯨꯄꯤ ꯑꯃ ꯑꯣꯏꯅ ꯑꯍꯥꯟꯕꯗ ꯂꯩꯔꯝꯃꯤꯁꯦ ꯌꯨꯝ ꯑꯃꯒꯤ ꯃꯧ ꯑꯃꯅ ꯇꯧꯒꯗꯕꯅꯤ ꯍꯥꯏꯗꯨꯅ ꯏꯃꯨꯡꯗꯨꯗꯒꯤ ꯆꯠꯊꯣꯛꯍꯟꯗꯕ ꯊꯧꯗꯣꯛ ꯋꯥꯊꯣꯛ ꯀꯌꯥ ꯌꯥꯎꯗꯕ ꯃꯌꯥꯝ ꯑꯃ ꯂꯩꯔꯝꯃꯤ ꯑꯗꯨꯒ ꯁꯦꯚꯤꯡ ꯇꯧꯕꯁꯨ ꯍꯩꯔꯝꯗꯦ ꯏꯃꯨꯡ ꯃꯅꯨꯡꯒꯤ ꯃꯦꯅꯦꯖ ꯇꯧꯕꯁꯨ ꯍꯩꯖꯔꯝꯗꯦ ꯁꯤꯒꯤ ꯁꯦꯜꯐ ꯍꯦꯜꯞ ꯒ꯭ꯔꯨꯞ ꯑꯁꯤꯗ ꯍꯦꯛ ꯌꯥꯎꯔꯨꯔꯨꯕꯗꯒꯤ ꯁꯦꯚꯤꯡ ꯇꯧꯕ ꯍꯩꯖꯔꯛꯑꯦ ꯑꯗꯨꯒ ꯏꯃꯨꯡ ꯃꯅꯨꯡꯒꯤ ꯃꯦꯅꯦꯖ ꯄꯨꯕꯁꯨ ꯉꯝꯖꯔꯛꯑꯦ ꯌꯥꯝꯅ ꯀꯥꯟꯅꯕ ꯑꯃ ꯑꯣꯏꯖꯈꯤ ꯁꯦꯜꯐ ꯍꯦꯜꯞ ꯒ꯭ꯔꯨꯞ ꯑꯁꯤꯅ ꯑꯩꯒꯤ ꯄꯨꯟꯁꯤꯗ ꯅꯣꯂꯦꯖ ꯌꯥꯝꯅꯁꯨ ꯄꯤꯕꯤ ꯃꯤꯔꯛꯇ ꯇꯤꯟꯕ ꯃꯇꯝꯗ ꯑꯍꯥꯟꯕꯗ ꯑꯩꯅ ꯀꯤꯊꯤ ꯀꯤꯔꯨꯝ ꯇꯧꯖꯔꯝꯕ ꯃꯌꯥꯝ ꯑꯃꯁꯨ ꯀꯣꯛꯍꯟꯕꯤ ꯑꯗꯒꯤ ꯁꯦꯜꯐ ꯍꯦꯜꯞ ꯒ꯭ꯔꯨꯞ ꯑꯁꯤꯗꯒꯤ ꯌꯥꯝꯅ ꯀꯥꯟꯅꯕ ꯍꯥꯏꯗꯤ ꯈꯨꯡꯒꯪꯗꯨꯗ ꯑꯣꯏꯕ ꯄꯥꯔꯇꯤ ꯃꯌꯥꯝ ꯑꯃꯁꯨ ꯐꯪꯖꯈꯤ ꯑꯗꯨꯛꯀꯤ ꯃꯇꯤꯛ ꯀꯥꯟꯅꯕ ꯄꯣꯠꯂꯝ ꯑꯃ ꯑꯣꯏꯍꯟꯈꯤ ꯂꯩꯔꯤꯕ ꯚꯤꯂꯦꯖ ꯑꯗꯨꯗꯨꯗ ꯑꯩꯈꯣꯏꯒꯤ ꯁꯣꯁꯤꯌꯦꯜꯒꯤ ꯃꯇꯥꯡꯗꯁꯨ ꯌꯥꯝꯅ ꯀꯥꯟꯅ ꯀꯥꯟꯅꯕ ꯑꯃ ꯐꯪꯖꯈꯤ ꯍꯥꯏꯔ ꯁꯝꯅ ꯍꯥꯏꯔꯕꯗ ꯑꯩꯈꯣꯏꯒꯤ ꯈꯨꯡꯒꯪꯁꯤꯗ ꯂꯩꯔꯤꯕ ꯌꯥꯝꯅ ꯀꯥ ꯍꯦꯟꯅ ꯅꯪꯂꯕ ꯏꯃꯨꯡ ꯈꯨꯗꯣꯡ ꯊꯤꯔꯕ ꯏꯃꯨꯡꯁꯤꯡꯕꯨ ꯑꯩꯈꯣꯏꯅ ꯄꯨꯈꯠꯄꯤꯗꯨꯅ ꯗꯤꯄꯥꯔꯠꯃꯦꯟꯗ ꯃꯥ ꯃꯥꯒꯤ ꯐꯪꯐꯝꯊꯣꯛꯄ ꯄ꯭ꯔꯥꯏꯌꯣꯔꯇꯤ ꯐꯪꯍꯟꯕ ꯑꯗꯒꯤ ꯑꯍꯟꯁꯤꯡꯒꯤ ꯑꯣꯜ ꯑꯦꯖ ꯄꯦꯟꯁꯤꯟ ꯐꯪꯍꯟꯕ ꯑꯃꯗꯤ ꯂꯩꯀꯥꯏꯗꯨꯗ ꯍꯨꯔꯥꯟ ꯆꯤꯟꯊꯤ ꯂꯩꯍꯟꯗꯕ ꯂꯨ ꯅꯥꯟꯅ ꯂꯩꯕ ꯃꯌꯥꯝ ꯑꯁꯤꯒꯨꯝꯕ ꯃꯌꯥꯝ ꯑꯃꯁꯨ ꯇꯧꯕ ꯉꯝꯖꯈꯤ ꯁꯦꯜꯐ ꯍꯦꯜꯞ ꯒ꯭ꯔꯨꯞꯀꯤ ꯃꯇꯦꯡꯅ ꯑꯗꯨꯛꯀꯤ ꯃꯇꯤꯛ ꯑꯩꯈꯣꯏꯒꯤ ꯈꯨꯡꯒꯪꯁꯤꯗ ꯂꯩꯔꯤꯕ ꯂꯥꯏꯔꯕ ꯑꯣꯏꯕꯅꯤꯅ ꯍꯣꯁꯄꯤꯇꯥꯜꯗ ꯆꯠꯇꯨꯅ ꯂꯥꯏꯌꯦꯡꯕ ꯉꯝꯖꯗꯕ ꯃꯤ ꯀꯌꯥꯃꯔꯣꯝ ꯑꯃꯁꯨ ꯂꯩ ꯁꯦꯜꯐ ꯍꯦꯜꯞ ꯒ꯭ꯔꯨꯞ ꯑꯁꯤ ꯌꯥꯎꯔꯨꯕꯗꯒꯤ ꯃꯈꯣꯏꯗꯒꯤ ꯀꯥꯟꯅꯕꯁꯦ ꯃꯣꯏꯗꯒꯤ ꯑꯩꯈꯣꯏꯅ ꯑꯦꯋꯥꯔꯅꯦꯁ ꯑꯃ ꯈꯨꯡꯒꯪꯁꯤꯗ ꯄꯥꯡꯊꯣꯛꯑꯕ ꯃꯇꯨꯡꯗ ꯂꯩꯇ ꯂꯥꯏꯔꯕꯁꯤꯡꯁꯤꯕꯨ ꯂꯥꯏꯌꯦꯡꯖꯕ ꯉꯝꯖꯗꯕ ꯃꯦꯝꯕꯔꯁꯤꯡ ꯑꯁꯤꯕꯨ ꯑꯩꯈꯣꯏꯅ ꯗꯣꯛꯇꯔ ꯗꯤꯄꯥꯔꯠꯃꯦꯟꯗꯒꯤ ꯗꯣꯛꯇꯔ ꯀꯧꯊꯗꯨꯅ ꯃꯈꯣꯏꯕꯨ ꯊꯥ ꯈꯨꯗꯤꯡꯒꯤ ꯆꯦꯛ ꯑꯞ ꯇꯧꯍꯜꯂꯤ ꯑꯃꯗꯤ ꯑꯉꯥꯡꯁꯤꯡꯗ ꯏꯃ꯭ꯌꯨꯟꯅꯥꯏꯖꯦꯁꯟ ꯊꯥ ꯈꯨꯗꯤꯡꯒꯤ ꯇꯧꯕ ꯑꯗꯨꯒꯤ ꯃꯇꯨꯡꯗ ꯈꯨꯡꯒꯪ ꯑꯁꯤꯗ ꯀꯔꯤ ꯀꯔꯤ ꯁꯣꯠꯊꯕ ꯂꯩꯔꯤꯕꯒꯦ ꯀꯔꯝꯕ ꯏꯃꯨꯡꯅ ꯈ꯭ꯋꯥꯏꯗꯒꯤ ꯍꯦꯟꯅ ꯁꯣꯠꯊꯩ ꯍꯥꯏꯕꯁꯦ ꯃꯌꯥꯝ ꯑꯃꯁꯨ ꯁꯦꯜꯐ ꯍꯦꯜꯞ ꯒ꯭ꯔꯨꯞꯀꯤ ꯃꯇꯦꯡꯅ ꯊꯤꯒꯠꯄꯁꯨ ꯉꯝꯖꯩ ꯑꯗꯨꯗꯨꯒ ꯒ꯭ꯌꯥꯟ ꯇꯥꯗꯅ ꯂꯩꯃꯤꯟꯅꯔꯝꯕ ꯃꯦꯝꯕꯔꯁꯤꯡꯗ ꯑꯩꯈꯣꯏꯅ ꯁꯤꯒꯤ ꯃꯇꯥꯡꯗ ꯑꯦꯋꯥꯔꯅꯦꯁ ꯄꯤꯗꯨꯅ ꯀꯌꯥꯃꯔꯣꯝ ꯑꯃꯁꯨ ꯅꯨꯄꯤꯁꯤꯡꯗ ꯍꯤꯡꯁꯥ ꯇꯧꯕ ꯅꯨꯄꯤꯁꯤꯡꯕꯨ ꯅꯝꯁꯤꯟꯕꯤꯔꯒ ꯊꯝꯕꯤꯕ ꯑꯣꯠꯄꯤ ꯅꯩꯕꯤꯕ ꯑꯁꯤꯒꯨꯝꯕ ꯃꯌꯥꯝ ꯑꯃꯁꯤꯁꯨ ꯁꯦꯜꯐ ꯍꯦꯜꯞ ꯒ꯭ꯔꯨꯞ ꯑꯁꯤ ꯌꯥꯎꯔꯨꯕꯗꯒꯤ ꯍꯦꯟꯅ ꯋꯨꯃꯦꯟ ꯑꯦꯝꯄꯥꯋꯔꯃꯦꯟꯁꯨ ꯂꯩꯖꯔꯛꯈꯤ ꯑꯗꯨꯗꯨꯒ ꯁꯦꯜꯐ ꯍꯦꯜꯞ ꯒ꯭ꯔꯨꯞ ꯑꯁꯤ ꯌꯥꯎꯔꯕ ꯃꯇꯨꯡꯗ ꯏꯁꯥꯒꯤ ꯁꯦꯚꯤꯡ ꯂꯩꯔꯕ ꯃꯇꯨꯡꯗ ꯑꯩꯈꯣꯏꯅ ꯍꯤꯔꯝ ꯑꯃꯗ ꯑꯩꯈꯣꯏꯅ ꯕꯤꯖꯤꯅꯦꯁ ꯑꯃ ꯇꯧꯅꯤꯡꯕ ꯃꯇꯝꯗꯁꯨ ꯌꯥꯝ ꯆꯥꯎꯅ ꯃꯇꯦꯡ ꯄꯥꯡꯕꯤ ꯁꯦꯜꯐ ꯍꯦꯜꯞ ꯒ꯭ꯔꯨꯞꯀꯤ ꯃꯇꯦꯡꯅ ꯂꯣꯟ ꯑꯣꯏꯅ ꯐꯅꯌꯥꯝ ꯑꯃꯁꯨ ꯐꯪꯖꯩ ꯂꯣꯟꯁꯦ ꯂꯧꯕ ꯃꯇꯝꯗ ꯑꯩꯈꯣꯏꯅ ꯃꯣꯏꯅ ꯄꯤꯊꯔꯛꯏꯕ ꯏꯁꯀꯦꯗꯌ꯭ꯨꯜꯗꯨꯒꯤ ꯃꯇꯨꯡ ꯏꯟꯅ ꯆꯥꯡ ꯅꯥꯏꯅ ꯁꯤꯡꯕꯤꯕ ꯆꯥꯡ ꯅꯥꯏꯅ ꯁꯦꯟꯗꯣꯏ ꯁꯦꯂꯦꯞ ꯄꯤꯕ ꯑꯗꯒꯤ ꯑꯗꯨꯒꯨꯝꯕ ꯃꯌꯥꯝꯁꯤꯅ ꯑꯩꯈꯣꯏꯅ ꯑꯗꯨꯛꯀꯤ ꯃꯇꯤꯛ ꯌꯥꯝꯅ ꯅꯨꯡꯉꯥꯏꯕ ꯄꯨꯟꯁꯤꯗ ꯈ꯭ꯋꯥꯏꯗꯒꯤ ꯅꯨꯡꯉꯥꯏꯕ ꯊꯧꯗꯣꯛ ꯑꯃꯗꯤ ꯑꯣꯏꯖꯩ ꯁꯤꯒꯤ ꯃꯇꯥꯡꯗ ꯁꯦꯜꯐ ꯍꯦꯜꯞ ꯒ꯭ꯔꯨꯞ ꯑꯁꯤ ꯌꯥꯎꯔꯛꯄꯗꯒꯤ ꯑꯩꯈꯣꯏꯅ ꯏꯃꯨꯡꯗ ꯀꯩꯁꯨ ꯈꯪꯗꯅ ꯆꯠꯊꯣꯛ ꯈꯣꯠꯊꯣꯛꯄꯗ ꯀꯤꯊꯤ ꯀꯤꯔꯨꯝ ꯇꯧꯔꯝꯕ ꯃꯤꯃꯥꯡ ꯊꯣꯛꯂꯛꯑꯒ ꯋꯥ ꯉꯥꯡꯕ ꯉꯝꯗꯕ ꯑꯗꯒꯤ ꯏꯁꯥꯒꯤ ꯑꯉꯥꯡꯅꯨꯕꯤ ꯁꯦꯝꯕ ꯃꯇꯝꯗꯁꯨ ꯂꯩꯇꯕꯅ ꯃꯔꯝ ꯑꯣꯏꯔꯒ ꯃꯤꯉꯣꯟꯗꯒꯤ ꯄꯩꯁꯥ ꯄꯨꯁꯟꯕꯤ ꯈꯣꯠꯆꯟꯕꯤ ꯑꯁꯤꯒꯨꯝꯕ ꯆꯥꯡ ꯍꯟꯊꯔꯛꯄ ꯅꯤꯁꯥ ꯆꯥꯕ ꯍꯟꯊꯔꯛꯄ ꯑꯗꯒꯤ ꯂꯩꯀꯥꯏꯗꯨꯗꯒꯤ ꯂꯩꯔꯤꯕ ꯃꯐꯝ ꯑꯦꯔꯤꯌꯥꯁꯤꯡꯕꯨꯗ ꯂꯩꯔꯤꯕ ꯁꯥ ꯉꯥꯁꯤꯡ ꯑꯅꯝꯕ ꯃꯇꯝꯗ ꯑꯗꯨꯝ ꯑꯦꯋꯥꯔꯅꯦꯁ ꯄ꯭ꯔꯣꯒ꯭ꯔꯥꯝ ꯑꯃ ꯄꯥꯡꯊꯣꯛꯆꯔꯕ ꯃꯇꯨꯡꯗ ꯍꯤꯗꯥꯛ ꯂꯥꯡꯊꯛ ꯀꯥꯞꯄꯤꯕ ꯑꯅꯥ ꯁꯥꯁꯤꯡꯗ ꯅꯥꯔꯛꯄ ꯃꯍꯤꯛꯁꯤꯡ ꯃꯇꯝ ꯆꯥꯅ ꯀꯟꯍꯧꯕ ꯉꯝꯃꯦ ꯀꯔꯕꯥꯔꯗ ꯑꯗꯨꯛꯀꯤ ꯃꯇꯤꯛ ꯈꯨꯃꯥꯡ ꯆꯥꯎꯁꯤꯟꯍꯟꯕꯁꯨ ꯑꯃꯁꯨ ꯑꯣꯏꯖꯔꯛꯈꯤ ꯑꯗꯨꯒ ꯍꯥꯏꯔꯤꯕ ꯁꯦꯜꯐ ꯍꯦꯜꯞ ꯒ꯭ꯔꯨꯞ ꯑꯁꯤꯅ ꯑꯩꯈꯣꯏꯒꯤ ꯈꯨꯡꯒꯪꯒꯤ ꯅꯨꯄꯤꯁꯤꯡꯗꯗꯤ ꯈ꯭ꯋꯥꯏꯗꯒꯤ ꯅꯨꯡꯉꯥꯏꯕ ꯊꯧꯗꯣꯛ ꯑꯃ ꯑꯣꯏꯖꯈꯤ